ꯑꯩꯍꯥꯛꯅ ꯃꯍꯨꯝ ꯆꯤꯡꯕꯒꯤ ꯋꯥꯛꯁꯣꯞ ꯑꯃ ꯌꯥꯎꯖꯔꯨꯏ ꯋꯥꯛꯁꯣꯞ ꯑꯗꯨꯗ ꯑꯩꯅ ꯐꯪꯂꯛꯄ ꯅꯣꯂꯦꯖꯇꯤ ꯃꯍꯨꯝ ꯑꯗꯨ ꯃꯤꯅꯤꯠ ꯊꯥꯏꯇꯤ ꯃꯤꯅꯤꯠ ꯀꯨꯝꯕ ꯐꯨꯠꯂꯕ ꯃꯇꯨꯡꯗ ꯃꯍꯨꯝ ꯑꯗꯨ ꯉꯥꯏꯍꯥꯛ ꯀꯪꯍꯜꯂꯦ ꯀꯪꯍꯜꯂꯒ ꯃꯍꯨꯝ ꯑꯗꯨ ꯆꯤꯡꯉꯝꯗꯥꯏꯗ ꯏꯁꯤꯡꯗ ꯊꯥꯊꯔꯦ ꯏꯁꯤꯡꯗ ꯊꯥꯊꯔꯕ ꯃꯇꯨꯡꯗ ꯑꯃꯃꯝ ꯃꯆꯤꯟ ꯂꯧꯈꯠꯂꯒ ꯃꯍꯨꯝ ꯇꯔꯥꯃꯨꯛ ꯃꯆꯤꯟ ꯂꯧꯈꯠꯂꯕ ꯃꯇꯨꯡꯗ ꯃꯦꯆꯤꯟꯗꯨꯗ ꯍꯥꯞꯆꯤꯜꯂꯒ ꯆꯤꯡꯉꯦ ꯆꯤꯡꯉꯕ ꯃꯇꯨꯡꯗ ꯑꯗꯨꯗꯒꯤ ꯂꯩꯍꯧꯕ ꯃꯊꯤ ꯑꯗꯨꯅ ꯑꯩꯈꯣꯏꯒꯤ ꯂꯩ ꯑꯗꯒꯤ ꯈꯣꯡꯅꯦꯠ ꯐꯤꯗꯥ ꯑꯗꯒꯤ ꯇꯦꯕꯜ ꯐꯤꯗꯥꯒꯨꯝꯕ ꯁꯥꯕ ꯌꯥꯏ ꯍꯥꯏꯅ ꯁꯥꯕ ꯌꯥꯕꯒꯤ ꯅꯣꯂꯦꯖ ꯀꯌꯥ ꯄꯤꯕꯤꯔꯝꯏ